ꯃꯅꯤꯄꯨꯔꯤ ꯂꯣꯟ ꯑꯁꯤꯅ ꯑꯩꯒꯤ ꯆꯠꯅꯕꯤ ꯑꯃꯁꯨꯡ ꯁꯛꯇꯝꯁꯤꯗ ꯏꯟꯐ꯭ꯂꯨꯟꯁ ꯃꯌꯥꯝ ꯑꯃ ꯇꯧꯋꯤ ꯍꯥꯏꯔꯤꯕ ꯂꯣꯟ ꯑꯁꯤꯒꯤ ꯃꯇꯨꯡꯏꯟꯅ ꯑꯩꯒꯤ ꯆꯛꯆꯥ ꯐꯤꯖꯦꯠ ꯑꯩꯒꯤ ꯍꯧꯅ ꯂꯣꯟꯆꯠ ꯑꯩꯒꯤ

ꯂꯣꯟ ꯑꯁꯤꯅ ꯑꯩꯒꯤ ꯏꯁꯥꯒꯤ ꯐꯨꯔꯨꯞ ꯇꯥꯛꯏ ꯑꯩ ꯏꯁꯥꯒꯤ ꯂꯩꯐꯝ ꯇꯥꯛꯏ